ꯑꯩꯅ ꯄꯥꯝꯖꯕ ꯁꯣꯁꯦꯜ ꯃꯦꯗꯤꯌꯥ ꯍꯥꯏꯔꯒꯗꯤ ꯌꯨꯇꯨꯞꯅꯤ ꯌꯨꯇꯨꯞꯇꯗꯤ ꯑꯩꯅ ꯀꯔꯤꯒꯨꯝꯕ ꯀꯥꯟꯗ ꯌꯨꯇꯨꯞꯇ ꯑꯅꯧ ꯑꯅꯧꯕ ꯄꯥꯎ ꯃꯛꯇ ꯑꯣꯏꯔꯣ ꯑꯩ ꯌꯨꯝꯗ ꯑꯥꯏ ꯑꯦꯁ ꯇꯤ ꯚꯤ ꯂꯧꯁꯤꯜꯂꯦ ꯑꯥꯏ ꯑꯦꯁ ꯇꯤ ꯚꯤꯗꯨ ꯅꯠꯇꯕ ꯑꯩꯅ ꯇꯣꯝ ꯇꯤ ꯚꯤ ꯌꯦꯡꯅꯤꯡꯉꯦ ꯑꯗꯒꯤ ꯏꯝꯄꯦꯛ ꯇꯤ ꯚꯤ ꯌꯦꯡꯅꯤꯡꯉꯦ ꯑꯗꯨ ꯄꯨꯝꯅꯃꯛ ꯌꯨꯇꯨꯞꯇ ꯂꯣꯏ ꯐꯪꯉꯦ ꯑꯗꯨ ꯑꯩꯅ ꯇꯤ ꯚꯤꯗ ꯌꯦꯡꯕꯗ ꯁꯪꯗꯗꯅ ꯇꯤ ꯚꯤ ꯌꯦꯡꯕꯗꯤ ꯁꯪꯗꯕ ꯌꯦꯡꯍꯧꯗꯕ ꯑꯗꯨꯕꯨ ꯑꯩꯅ ꯏꯇꯣꯝꯗ ꯊꯕꯛ ꯑꯃ ꯇꯧꯅ ꯇꯧꯅꯁꯨ ꯑꯗꯨꯝ ꯌꯦꯡꯕ ꯌꯥꯕ ꯑꯗꯒꯤ ꯀꯥ ꯑꯃꯗ ꯂꯩꯅꯁꯨ ꯅꯠꯇ꯭ꯔꯒ ꯐꯃꯨꯡꯗ ꯆꯪꯕꯗ ꯉꯥꯏꯍꯥꯛꯇꯪ ꯑꯣꯏꯔꯁꯨ ꯄꯥꯎ ꯑꯃꯇ ꯇꯥꯒꯦ ꯍꯥꯏꯔꯁꯨ ꯌꯥꯕ ꯑꯗꯨꯒꯤ ꯇꯣꯉꯥꯟꯅ ꯃꯇꯝ ꯀꯥꯏꯊꯣꯛꯇꯔꯒꯁꯨ ꯌꯨꯇꯨꯞꯇꯗꯤ ꯑꯅꯧ ꯑꯅꯧꯕ ꯄ꯭ꯔꯣꯒꯥꯝꯁꯦ ꯍꯦꯟꯅ ꯐꯪꯉꯦ ꯑꯗꯨꯗꯨꯒ ꯏꯁꯩ ꯅꯣꯡꯃꯥꯏꯒꯤ ꯑꯣꯏꯇꯔꯒꯁꯨ ꯑꯗꯒꯤ ꯂꯤꯂꯥ ꯗ꯭ꯔꯥꯃꯥ ꯑꯣꯏꯔꯁꯨ ꯑꯩꯅ ꯌꯦꯡꯅꯤꯡꯕ ꯄ꯭ꯔꯣꯒꯥꯝꯁꯤꯡꯁꯦ ꯌꯨꯇꯨꯞꯇ ꯂꯣꯏꯅ ꯐꯪꯕꯅꯤꯅ ꯑꯩ ꯌꯨꯇꯨꯞꯇ ꯌꯥꯝꯅ ꯑꯅꯧ ꯑꯅꯧꯕ ꯃꯌꯥꯝ ꯌꯦꯡꯕꯗ ꯌꯨꯇꯨꯞꯇ ꯍꯦꯟꯅ ꯅꯨꯡꯉꯥꯏꯖꯕ ꯀꯩꯅꯣ ꯑꯣꯏꯌꯦ ꯑꯩꯉꯣꯟꯗ ꯑꯗꯒꯤ ꯑꯩꯅ ꯌꯦꯡꯅꯤꯡꯕ ꯑꯗꯒꯤ ꯈꯪꯅꯤꯡꯕ ꯄ꯭ꯔꯣꯒꯥꯝ ꯀꯩꯅꯣ ꯇꯧꯅꯤꯡꯕꯁꯤꯡꯁꯦ ꯈꯨꯗꯛꯇ ꯀꯩꯅꯣ ꯑꯣꯏꯍꯧꯗ꯭ꯔꯁꯨ ꯑꯗꯨꯝ ꯌꯨꯇꯨꯞꯇ ꯌꯥꯎꯔꯒ ꯂꯩꯕ ꯄꯣꯠ ꯑꯣꯏꯕꯅꯤꯅ ꯑꯩꯅ ꯍꯥꯟꯅꯒꯤ ꯄꯣꯠ ꯑꯣꯏꯔꯁꯨ ꯌꯨꯇꯨꯞꯇ ꯁꯔ꯭ꯁ ꯇꯧꯔꯒ ꯑꯗꯨꯝ ꯐꯪꯕ ꯄꯣꯠ ꯑꯣꯏꯕꯅꯤꯅ ꯌꯨꯇꯨꯞꯁꯤꯅ ꯍꯦꯟꯅ ꯄꯥꯝꯖꯕ ꯀꯩꯅꯣ ꯑꯣꯏꯌꯦ ꯑꯩꯉꯣꯟꯗ